ꯄꯥꯕꯨꯡ ꯑꯩꯅ ꯆꯠꯀꯗꯧꯔꯤꯕ ꯃꯐꯝꯁꯤꯗꯤ ꯀꯛꯆꯤꯡ ꯃꯈꯥ ꯂꯩꯀꯥꯏꯗꯅꯤ ꯑꯗꯨ ꯕꯖꯥꯔ ꯐꯥꯎꯕ ꯌꯥꯗ꯭ꯔꯦ ꯍꯥꯏꯔꯒꯗꯤ ꯀꯛꯆꯤꯡ ꯋꯥꯏꯔꯤ ꯀꯣꯏꯔꯒ ꯆꯠꯂꯒꯗꯤ ꯃꯇꯝ ꯀꯌꯥꯝ ꯀꯨꯏꯅ ꯆꯪꯗꯣꯏꯅꯣ ꯌꯥꯔꯒꯗꯤ ꯈꯔ ꯊꯨꯅ ꯌꯧꯍꯟꯕꯤꯕ ꯌꯥꯒꯗ꯭ꯔꯥ ꯑꯩꯒꯤ ꯌꯧꯒꯗꯕ ꯇꯥꯏꯃꯤꯡꯗꯣ ꯄꯨꯡ ꯑꯅꯤ ꯅꯪꯅꯕ ꯆꯠꯀꯗꯕꯅꯤ ꯑꯗꯨꯅ ꯃꯇꯝꯗꯣ ꯌꯧꯍꯟꯕꯤ ꯅꯪꯅꯕ ꯌꯧꯍꯟꯕꯤꯕ ꯌꯥꯒꯗ꯭ꯔꯥ